ꯃꯇꯝꯒꯤ ꯃꯇꯨꯡꯏꯟꯅ ꯃꯅꯤꯄꯨꯔꯤ ꯂꯣꯟ ꯑꯁꯦ ꯀꯔꯝꯅ ꯍꯣꯡꯂꯛꯈꯤꯕꯒꯦ ꯑꯃꯁꯨꯡ ꯈꯔ ꯑꯍꯣꯡꯕ ꯀꯔꯤ ꯎꯒꯦ ꯍꯥꯏꯕ ꯇꯥꯔꯒꯗꯤ ꯃꯇꯝ ꯑꯃꯗꯤ ꯃꯅꯤꯄꯨꯔꯒꯤ ꯂꯣꯟ ꯑꯁꯦ ꯑꯩꯈꯣꯏꯒꯤ ꯑꯩꯈꯣꯏ ꯃꯅꯤꯄꯨꯔ ꯃꯅꯨꯡꯁꯤꯗꯇ ꯑꯩꯈꯣꯏ ꯈꯔꯇꯅ ꯂꯣꯟꯂꯝꯕ ꯍꯥꯏꯕꯗꯤ ꯀꯅꯥꯃꯠꯇꯅ ꯈꯪꯕꯤꯔꯝꯗꯕ ꯑꯗꯨꯕꯨ ꯉꯁꯤꯗꯤ ꯌꯨ ꯄꯤ ꯑꯦ ꯁꯤ ꯑꯦꯛꯖꯥꯝ ꯑꯦꯝ ꯄꯤ ꯑꯦ ꯁꯤ ꯑꯦꯛꯖꯥꯝꯗ ꯃꯁꯤꯅ ꯑꯣꯞꯁꯟꯅꯦꯜ ꯑꯣꯏꯅ ꯂꯥꯛꯄ ꯑꯃꯗꯤ ꯍꯧꯖꯤꯛꯇꯤ ꯑꯥꯏꯠ ꯁꯦꯗꯨꯜ ꯆꯟꯗꯨꯅ ꯏꯟꯗꯤꯌꯥꯒꯤ ꯃꯐꯝꯗ ꯐꯝꯕꯥꯛ ꯑꯆꯧꯕ ꯑꯃ ꯀꯜꯂꯛꯄ ꯑꯃꯗꯤ ꯇꯨꯡꯗ ꯂꯥꯛꯀꯗꯕ ꯑꯆꯧꯕ ꯊꯕꯛ ꯊꯧꯔꯝ ꯀꯌꯥꯗ ꯃꯁꯤꯅ ꯑꯆꯧꯕ ꯖꯒꯥ ꯑꯃ ꯃꯐꯝ ꯑꯃ ꯀꯟꯗꯅ ꯑꯩꯈꯣꯏꯗ ꯆꯥꯎꯊꯣꯛꯄ ꯑꯃ ꯄꯣꯛꯍꯟꯕ ꯑꯃꯗꯤ ꯍꯧꯖꯤꯛꯇꯤ ꯍꯥꯏꯌꯥꯔ ꯏꯗꯨꯀꯦꯁꯟꯗ ꯃꯁꯤ ꯌꯥꯎꯔꯛꯄ ꯑꯃꯗꯤ ꯃꯁꯤꯕꯨ ꯃꯌꯥꯝꯅ ꯁꯛ ꯈꯪꯕꯤꯔꯛꯄ ꯑꯁꯤꯅꯤ